ꯏꯝꯐꯥꯜ ꯋꯦꯁꯠꯁꯦ ꯃꯤꯗ꯭ꯌꯝ ꯑꯣꯏꯅ ꯑꯗꯨꯝ ꯏꯀꯣꯅꯤꯃꯤꯀꯂꯤ ꯁꯦꯜꯐ ꯁꯁꯇꯦꯟ ꯇꯧꯕ ꯂꯝ ꯑꯣꯏ ꯍꯥꯏꯕꯗꯤ ꯑꯉꯥꯡꯁꯨ ꯃꯉꯥꯏꯔꯦ ꯑꯍꯟꯁꯨ ꯃꯉꯥꯏꯔꯦ ꯃꯁꯥ ꯃꯁꯥꯒꯤ ꯃꯊꯧ ꯑꯃꯃꯝ ꯂꯣꯏꯅ ꯄꯥꯡꯏ ꯁꯔꯀꯥꯔ ꯊꯕꯛ ꯇꯧꯍꯧꯕꯅ ꯇꯧꯍꯧꯔꯦ ꯇꯧꯍꯧꯗꯕꯅ ꯇ꯭ꯌꯨꯁꯟ ꯆꯠꯄ ꯗꯨꯀꯥꯟꯗ ꯌꯥꯎꯕ ꯀꯣꯜ ꯁꯦꯟꯇꯔ ꯊꯕꯛ ꯇꯧꯕ ꯌꯨꯝꯗ ꯋꯔꯛ ꯐ꯭ꯔꯣꯝ ꯍꯣꯝꯗ ꯍꯧꯖꯤꯛꯇꯤ ꯑꯦꯝ ꯑꯦꯟ ꯁꯤ ꯃ꯭ꯌꯥꯝꯒꯤ ꯀꯣꯜ ꯁꯦꯟꯇꯔꯁꯨ ꯂꯩꯔꯦꯗꯅ ꯑꯗꯒꯤ ꯒ꯭ꯔꯣꯁꯔꯤ ꯗꯨꯀꯥꯟ ꯆꯥꯎꯅ ꯆꯥꯎꯅ ꯐꯝꯕ ꯍꯥꯔꯗꯋꯦꯔ ꯁ꯭ꯇꯣꯔ ꯐꯝꯕ ꯃꯁꯥꯒꯤ ꯑꯗꯨꯝ ꯃꯁꯥꯒꯤ ꯄꯩꯁꯥꯗꯤ ꯊꯣꯛꯆꯩ ꯑꯗꯨꯝ ꯃꯁꯥꯒꯤ ꯆꯥꯅꯤꯡ ꯊꯛꯅꯤꯡꯕ ꯂꯥꯏꯔꯤꯛ ꯂꯥꯏꯁꯨ ꯀꯣꯂꯦꯖ ꯇꯝꯕꯒꯤꯗꯤ ꯂꯦꯝ ꯄꯥꯅ ꯀꯣꯟꯅꯖꯩ ꯑꯗꯨꯒ ꯃꯤꯁꯤꯡꯁꯨ ꯅꯣꯔꯃꯂꯤ ꯇꯟꯒꯟꯗꯦ ꯀꯩꯅꯣꯝ ꯅꯠꯇ꯭ꯔꯒ ꯀꯩꯅꯣꯝ ꯇꯧꯒꯜꯂꯤ ꯑꯗꯨꯅ ꯗꯨꯀꯥꯟꯕꯨ ꯐꯝꯕ ꯑꯣꯏꯒꯦꯔ ꯑꯣꯔꯔ ꯃꯤꯒꯤꯗ ꯌꯥꯎꯕ ꯑꯣꯏꯒꯦꯔ ꯀꯩꯅꯣꯝ ꯅꯠꯇ꯭ꯔꯒ ꯀꯩꯅꯣꯝꯗꯤ ꯇꯧꯏ ꯏꯝꯐꯥꯜ ꯋꯦꯁꯀꯤ ꯑꯣꯏꯅꯗꯤ ꯑꯗꯨꯝ ꯏꯀꯣꯅꯣꯃꯤꯀꯂꯤ ꯀꯩꯅꯣ ꯇꯧꯕ ꯁꯦꯜꯞ ꯁꯁꯇꯦꯟ ꯇꯧꯕ ꯑꯗꯨꯒ ꯑꯣꯕꯔ ꯑꯣꯜ ꯑꯈꯣꯏꯒꯤ ꯃꯅꯤꯄꯨꯔ ꯁ꯭ꯇꯦꯠꯀꯤ ꯏꯀꯣꯅꯣꯃꯤꯗꯨꯁꯨ ꯐꯖꯅ ꯗꯨꯝ ꯀꯟꯇ꯭ꯔꯤꯕ꯭ꯌꯨꯠ ꯇꯧꯔꯝꯒꯅꯤ ꯀꯩꯒꯤꯅꯣ ꯍꯥꯏꯕꯀꯥꯟꯗ ꯃꯤꯌꯣꯏꯁꯤꯡꯁꯦ ꯅꯣꯔꯃꯂꯤ ꯗꯦ ꯑꯥꯔ ꯕꯦꯔꯤ ꯄ꯭ꯔꯗꯛꯇꯤꯐ